ꯍꯂꯣ ꯑꯥ ꯀꯅꯥ ꯍꯣꯏ ꯃꯥꯅꯦ ꯑꯥ ꯑꯥ ꯑꯥ ꯃꯃꯟꯁꯦ ꯍꯧꯖꯤꯛꯀꯥꯟꯁꯦ ꯑꯩꯠ ꯐꯤꯐꯇꯤꯗ ꯂꯩꯌꯦ ꯍꯣꯏ ꯍꯟꯗꯛꯁꯦ ꯄꯣꯠꯁꯨ ꯄꯥꯛ ꯂꯥꯛꯇꯕ ꯑꯗꯨꯒꯤ ꯃꯃꯟ ꯎꯝ ꯍꯣꯏ ꯅꯪꯅ ꯅꯪꯅ ꯂꯥꯛꯀꯅꯤ ꯍꯥꯏꯔꯗꯤ ꯃꯃꯟꯗꯤ ꯈꯔ ꯇꯥꯕꯤ ꯍꯣꯏ ꯂꯥꯛꯑꯣ ꯂꯥꯛꯑꯣ ꯍꯣꯏ ꯍꯣꯏ ꯑꯥ ꯑꯣ ꯍꯣꯏ